ꯔꯦꯗꯤꯑꯣ ꯏꯁꯇꯦꯁꯟꯗꯒꯤ ꯑꯩꯅ ꯄꯥꯝꯕꯁꯤ ꯌꯥꯝꯃꯦ ꯑꯗꯨꯕꯨ ꯑꯩꯅ ꯁꯨꯝ ꯈꯔ ꯍꯥꯏꯔꯕꯗ ꯔꯦꯗꯤꯑꯣꯒꯤ ꯍꯧꯖꯤꯛ ꯍꯧꯖꯤꯛ ꯄ꯭ꯔꯣꯒ꯭ꯔꯥꯝꯁꯤꯡ ꯑꯁꯤꯗ ꯂꯥꯛꯏꯁꯦ ꯑꯩꯈꯣꯏꯒꯤ ꯅꯨꯃꯤꯗꯥꯡꯒꯤ ꯃꯇꯝꯗ ꯂꯥꯛꯄ ꯈꯨꯡꯒꯪꯒꯤ ꯊꯧꯔꯝꯒꯨꯝꯕ ꯑꯗꯒꯤ ꯑꯇꯣꯞ ꯑꯇꯣꯞꯄ ꯂꯩꯔꯤꯕ ꯑꯅꯥ ꯂꯥꯏꯌꯦꯡꯒꯤ ꯑꯗꯒꯤ ꯑꯃ ꯑꯃ ꯁꯤꯁꯤꯡꯁꯤꯁꯨ ꯑꯗꯨꯝ ꯌꯥꯝ ꯄꯥꯝꯅ ꯇꯥꯖꯩ ꯑꯗꯨꯒ ꯃꯁꯤꯗꯒꯤ ꯑꯩꯉꯣꯟꯗ ꯑꯩꯅ ꯂꯧꯃꯤ ꯑꯃ ꯑꯣꯏꯕꯅꯤꯅ ꯑꯦꯒ꯭ꯔꯤꯀꯜꯆꯔꯒꯤ ꯃꯇꯥꯡꯗ ꯈꯟꯅ ꯅꯩꯅꯔꯤꯕ ꯑꯗꯒꯤ ꯁꯤꯒꯨꯝꯕꯁꯤꯁꯨ ꯑꯩꯅ ꯌꯥꯝ ꯄꯥꯝꯅ ꯇꯥꯖꯩ ꯏꯁꯥꯅ ꯂꯧꯃꯤ ꯑꯃ ꯑꯣꯏꯕꯅꯤꯅ ꯃꯁꯤꯒꯤ ꯇꯤꯜ ꯇꯥꯕ ꯈꯣꯠꯄ ꯐꯧꯗ ꯑꯃꯗ ꯑꯃꯗ ꯇꯤꯜ ꯇꯥꯕ ꯈꯣꯠꯄꯒꯤ ꯋꯥꯔꯤ ꯋꯥꯇꯥꯏ ꯑꯦꯛꯁꯄꯥꯔꯠꯁꯤꯡ ꯎꯟꯅꯔꯒ ꯊꯝꯕꯤꯕ ꯈꯣꯠꯄꯤꯕꯁꯤ ꯏꯁꯥꯅ ꯊꯋꯥꯏ ꯌꯥꯎꯅ ꯑꯗꯨꯝ ꯇꯥꯖꯩ ꯁꯤꯁꯦ ꯌꯥꯝꯅꯁꯨ ꯄꯥꯝꯖꯩ ꯑꯗꯨꯒ ꯍꯧꯖꯤꯛ ꯍꯧꯖꯤꯛ ꯁꯟꯗꯣꯛꯂꯤꯕ ꯃꯅꯤ ꯃꯂꯥꯒꯤ ꯋꯥꯍꯪ ꯄꯥꯎꯈꯨꯝꯁꯤꯁꯨ ꯌꯥꯝꯅ ꯅꯨꯡꯉꯥꯏ ꯇꯥꯕꯗ ꯌꯥꯝ ꯄꯥꯝꯖꯩ ꯃꯁꯤꯁꯨ ꯑꯗꯨꯝ ꯃꯇꯝ ꯃꯇꯝꯒ ꯆꯨꯅꯕ ꯋꯥꯍꯪ ꯀꯌꯥ ꯑꯃ ꯍꯪꯉꯤ ꯑꯩꯈꯣꯏꯅꯁꯨ ꯑꯗꯨꯗꯒꯤ ꯀꯥꯟꯅꯕ ꯌꯥꯝꯅ ꯐꯪꯖꯩ ꯑꯗꯨꯒ ꯍꯧꯖꯤꯛ ꯑꯣꯏꯔꯤꯕ ꯃꯇꯝꯁꯤꯒꯤꯗ ꯑꯩꯈꯣꯏꯒꯤ ꯃꯇꯥꯡ ꯃꯇꯥꯡꯒꯤ ꯑꯣꯏꯅ ꯂꯥꯛꯏꯕ ꯔꯦꯗꯤꯑꯣꯒꯤ ꯄ꯭ꯔꯣꯒ꯭ꯔꯥꯝꯁꯤꯡꯁꯦ ꯑꯗꯨꯝ ꯇꯥꯕꯗ ꯌꯥꯝꯅ ꯅꯨꯡꯉꯥꯏ ꯀꯥꯟꯅꯕꯁꯨ ꯌꯥꯝꯅ ꯐꯪꯉꯤ ꯑꯗꯨꯒ ꯑꯩꯈꯣꯏꯒꯤ ꯁꯥꯏꯟꯁꯀꯤ ꯑꯣꯏꯕ ꯂꯥꯛꯑꯦ ꯌꯥꯝꯅ ꯔꯦꯗꯤꯑꯣꯁꯦ ꯌꯥꯝ ꯀꯥꯟꯅꯩ ꯃꯁꯤꯁꯨ ꯌꯥꯝꯅ ꯅꯨꯡꯉꯥꯏ ꯑꯃ ꯑꯃ ꯄ꯭ꯔꯣꯒ꯭ꯔꯥꯝꯒꯤ ꯑꯌꯥꯝꯕ ꯑꯦꯐ ꯑꯦꯝꯗꯒꯤ ꯂꯥꯛꯏꯕ ꯔꯦꯗꯤꯑꯣ ꯏꯁꯇꯦꯁꯟꯗꯒꯤ ꯂꯥꯛꯏꯕ ꯈꯨꯗꯤꯡꯃꯛꯁꯦ ꯑꯗꯨꯝ ꯏꯁꯥꯅ ꯄꯥꯝꯖꯕ ꯍꯥꯏꯗꯨꯃꯛ ꯑꯣꯏ ꯑꯗꯨꯒ ꯑꯩꯈꯣꯏꯒꯤ ꯏꯁꯩ ꯅꯣꯡꯃꯥꯏꯒꯨꯝꯕꯁꯨ ꯍꯦꯛ ꯂꯥꯛꯑꯦ ꯃꯁꯤꯁꯨ ꯌꯥꯝꯅ ꯅꯨꯡꯉꯥꯏꯖꯩ ꯇꯥꯕꯗ ꯄ꯭ꯔꯣꯒ꯭ꯔꯥꯝ ꯈꯨꯗꯤꯡꯃꯛ ꯑꯗꯨꯝ ꯑꯌꯥꯝꯕꯅꯁꯨ ꯇꯥꯏ

ꯑꯇꯣꯞ ꯑꯇꯣꯞꯄ ꯂꯩꯈ꯭ꯔꯤꯕ ꯑꯩꯈꯣꯏꯅ ꯈꯪꯗ꯭ꯔꯤꯕ ꯄ꯭ꯔꯣꯒ꯭ꯔꯥꯝ ꯃꯃꯤꯡ ꯀꯥꯎꯈꯤꯕ ꯀꯌꯥ ꯑꯃꯁꯤꯁꯨ ꯁꯤꯁꯨ ꯑꯗꯨꯝ ꯇꯥꯕꯗ ꯌꯥꯝꯅ ꯅꯨꯡꯉꯥꯏ ꯑꯗꯨꯅ ꯍꯥꯏꯔꯤꯕꯁꯤꯡ ꯑꯁꯤ ꯑꯩꯈꯣꯏꯗ ꯌꯥꯝ ꯀꯥꯟꯅꯖꯩ